ꯑꯩꯅ ꯑꯍꯥꯟꯕ ꯆꯥꯛ ꯊꯣꯡꯕ ꯍꯧꯕꯗꯤ ꯌꯨꯝꯗ ꯍꯧꯋꯦ ꯑꯗꯨꯒ ꯑꯍꯥꯟꯕ ꯍꯧꯕ ꯈꯤꯕꯗꯨꯒꯤ ꯃꯔꯝꯗꯤ ꯏꯃꯥꯁꯨ ꯌꯥꯝ ꯀꯟꯅ ꯅꯥꯕ ꯑꯗꯨꯒ ꯏꯆꯦꯍꯣꯏꯁꯨ ꯀꯅꯥꯝꯇ ꯂꯩꯇꯕ ꯑꯗꯨꯅ ꯑꯩꯅ ꯊꯣꯡꯗꯕ ꯌꯥꯗꯕꯒꯤ ꯊꯣꯡꯈꯤꯕꯅꯦ ꯑꯍꯥꯟꯕ ꯑꯣꯏꯕꯅꯤꯅ ꯆꯝꯐꯨꯠ ꯑꯣꯏꯅ ꯐꯨꯠꯂꯦ ꯑꯗꯨꯒ ꯆꯥꯛꯇꯨꯁꯨ ꯆꯦꯡ ꯆꯪꯗꯅ ꯆꯥꯕ ꯌꯥꯗꯦ ꯆꯝꯐꯨꯠꯇꯨꯁꯨ ꯈꯔ ꯑꯗꯨꯝ ꯊꯨꯝ ꯋꯥꯠꯂꯝꯃꯦ ꯑꯗꯨꯒ

ꯆꯥꯛꯁꯨ ꯃꯌꯥꯝ ꯂꯦꯝꯃꯦ ꯑꯩꯅ ꯊꯣꯡꯕꯗꯣ ꯍꯥꯎꯇ꯭ꯔꯕꯅꯤꯅ